ꯍꯜꯂꯣ ꯑꯩꯅ ꯅꯍꯥꯟ ꯃꯤꯁꯣꯗꯒꯤ ꯑꯩ ꯈꯣꯡꯎꯞ ꯑꯃ ꯀꯛꯆꯕꯅꯦꯕꯀꯣ ꯑꯗꯣ ꯈꯣꯡꯎꯞꯇꯣ ꯑꯩꯒꯤ ꯁꯥꯏꯖꯀ ꯆꯥꯅꯔꯝꯗ꯭ꯔꯦ ꯑꯗꯨꯗꯣ ꯑꯩ ꯑꯃꯨꯛꯇ ꯍꯟꯗꯣꯛꯆꯒꯦ ꯑꯃꯨꯛꯇ ꯄꯤꯛ ꯑꯞ ꯇꯧꯕ ꯂꯥꯛꯄꯤꯌꯣꯅ ꯍꯥꯏꯖꯒꯦ ꯇꯧꯕꯅꯤ ꯍꯣꯏ ꯆꯠꯊꯣꯛꯆꯔꯣꯏ ꯍꯣꯏ ꯂꯩꯖꯔꯝꯒꯦ